ꯇꯦꯛꯅꯣꯂꯣꯖꯤ ꯑꯁꯤ ꯂꯥꯛꯄꯗꯒꯤ ꯃꯤꯑꯣꯏꯕꯒꯤ ꯄꯨꯟꯁꯤꯗ ꯑꯍꯣꯡꯕ ꯀꯌꯥ ꯑꯃꯁꯨ ꯂꯥꯛꯑꯦ ꯃꯤꯑꯣꯏꯕꯒꯤ ꯊꯕꯛ ꯊꯨꯔꯝꯗꯁꯨ ꯇꯦꯛꯅꯣꯂꯣꯖꯤ ꯑꯁꯤꯅ ꯌꯥꯝꯅ ꯂꯥꯏꯅ ꯃꯇꯦꯡ ꯄꯥꯡꯉꯤ ꯑꯗꯨꯕꯨ ꯇꯣꯛꯅꯣꯂꯣꯖꯤ ꯑꯁꯤ ꯂꯥꯛꯄꯗꯒꯤ ꯑꯩꯈꯣꯏꯒꯤ ꯁꯃꯥꯖꯁꯤꯗꯁꯨ ꯑꯀꯥꯏꯕ ꯌꯥꯝꯅ ꯄꯤꯌꯦ ꯃꯔꯨ ꯑꯣꯏꯅ ꯑꯉꯥꯡꯁꯤꯡꯗ ꯃꯣꯕꯥꯏꯜ ꯐꯣꯟ ꯇꯤꯕꯤꯅꯆꯤꯡꯕ ꯌꯦꯡꯕ ꯈꯣꯠꯄ ꯁꯤꯗ ꯃꯣꯏꯒꯤ ꯃꯃꯤꯠ ꯑꯃꯁꯨꯡ ꯃꯣꯏꯒꯤ ꯍꯛꯆꯥꯡ ꯀꯌꯥꯠꯁꯨ ꯁꯣꯛꯍꯜꯂꯦ ꯇꯦꯛꯅꯣꯂꯣꯖꯤ ꯑꯁꯤꯅ ꯂꯥꯛꯄꯗꯒꯤ ꯑꯅꯥ ꯂꯥꯏꯌꯣꯡ ꯈꯪꯗꯕ ꯃꯌꯥꯝ ꯑꯃꯁꯨ ꯂꯥꯛꯂꯦ ꯂꯥꯏꯅꯥ ꯃꯊꯣꯡ ꯃꯔꯝ ꯈꯪꯗꯕ ꯖꯥꯠ ꯖꯥꯠ ꯌꯥꯝꯅ ꯂꯥꯛꯄꯗꯒꯤ ꯃꯤꯑꯣꯏꯕꯒꯤ ꯄꯨꯟꯁꯤꯗꯁꯨ ꯋꯥꯍꯜꯂꯦ ꯃꯤꯕꯨꯁꯨ ꯌꯥꯝ ꯋꯥꯍꯜꯂꯦ ꯄꯩꯁꯥꯁꯨ ꯌꯥꯝꯅ ꯆꯪꯍꯜꯂꯦ